ꯁꯤꯁꯦ ꯃꯤꯁꯣꯒꯤ ꯑꯦꯖꯦꯟꯁꯤ ꯅꯠꯇ꯭ꯔꯣ ꯉꯁꯥꯏ ꯑꯩꯒꯤ ꯒ꯭ꯂꯥꯁ ꯁꯦꯠ ꯑꯃ ꯂꯧꯕꯗꯣ ꯅꯣꯏꯅ ꯐꯖꯅ ꯌꯣꯝꯕꯤꯔꯛꯇꯕꯅ ꯃꯔꯝ ꯑꯣꯏꯔꯒ ꯂꯣꯏꯅ ꯀꯥꯏꯔꯒ ꯌꯧꯔꯛꯑꯦ ꯑꯗꯨꯅ ꯃꯍꯨꯠ ꯑꯃ ꯁꯤꯟꯕꯤꯒꯗ꯭ꯔꯥ ꯅꯠꯇ꯭ꯔꯒ ꯅꯣꯏꯅ ꯄꯩꯁꯥ ꯑꯣꯏꯅ ꯔꯤꯐꯟ ꯇꯧꯕꯤꯒꯗ꯭ꯔꯥ ꯑꯩꯗꯤ ꯌꯥꯝ ꯗꯔꯀꯥꯔ ꯑꯣꯏꯕ ꯄꯣꯠꯅꯦ ꯑꯩꯅ ꯗꯔꯀꯥꯔ ꯑꯣꯏꯕꯒꯤ ꯂꯧꯕ ꯄꯣꯠꯅꯦ ꯑꯗꯣ ꯂꯣꯏꯅ ꯀꯥꯏꯔꯕꯅꯤꯅ ꯀꯃꯥꯏꯅ ꯇꯧꯅꯤ ꯔꯤꯐꯟ ꯇꯧꯕꯤꯕ ꯌꯥꯔꯒꯗꯤ ꯇꯧꯕꯤꯔꯣ ꯌꯥꯗ꯭ꯔꯒꯅ ꯃꯍꯨꯠ ꯑꯃ ꯄꯤꯕꯤꯔꯣ ꯑꯗꯨ ꯑꯩ ꯈꯤꯇꯪ ꯊꯨꯅꯗꯤ ꯄꯥꯝꯃꯦ ꯑꯊꯨꯕꯗ ꯈꯤꯇꯪ ꯇꯧꯕꯤꯌꯣ ꯅꯣꯏꯅ ꯐꯖꯅ ꯌꯣꯝꯂꯛꯇꯕꯒꯤ ꯀꯥꯏꯕꯅꯦ ꯄꯣꯠꯁꯦ ꯑꯩꯅ ꯄꯦꯀꯦꯠꯁꯦ ꯍꯦꯛ ꯀꯥꯏꯕ ꯃꯇꯝꯗ ꯂꯣꯏꯅ ꯀꯥꯏꯔꯒ ꯂꯩꯔꯝꯃꯦ ꯑꯗꯨꯅ ꯃꯍꯨꯠ ꯄꯤꯕꯤꯕ ꯌꯥꯔꯗꯤ ꯄꯤꯕꯤꯔꯣ